ꯑꯉꯥꯡ ꯍꯣꯁꯇꯦꯜꯗ ꯊꯝꯕ ꯍꯥꯏꯕꯒꯤ ꯇꯥꯅꯕ ꯃꯇꯥꯡꯗ ꯂꯥꯛꯑꯀꯥꯟꯗ ꯀꯩꯒꯨꯝꯕ ꯑꯉꯥꯡꯁꯦ ꯍꯣꯁꯇꯦꯜꯗ ꯊꯝꯃꯒꯅ ꯀꯥꯟꯅꯕ ꯍꯦꯜꯂꯤ ꯍꯥꯏꯕ ꯂꯩꯇꯦ ꯌꯨꯝꯗ ꯊꯝꯃꯒꯅ ꯃꯥꯡꯕ ꯍꯦꯜꯂꯤ ꯍꯥꯏꯕ ꯂꯩꯇꯦ ꯀꯤꯌꯔ ꯂꯧꯕꯒꯤ ꯃꯊꯧ ꯇꯥꯏ ꯀꯤꯌꯔ ꯂꯧꯕꯒꯤ ꯃꯇꯨꯡꯏꯟꯅ ꯑꯉꯥꯡꯁꯦ ꯍꯩꯕ ꯍꯩꯇꯕ ꯍꯥꯏꯕꯁꯦ ꯍꯥꯏꯅꯕ ꯑꯃ ꯆꯪꯉꯤ ꯀꯩꯒꯨꯝꯕ ꯑꯦꯛꯖꯥꯝꯄꯜ ꯂꯥꯏꯛ ꯑꯉꯥꯡꯁꯤꯅ ꯍꯣꯁꯇꯦꯜ ꯊꯝꯃꯒ ꯍꯣꯁꯇꯦꯜꯗ ꯉꯥꯎꯁꯤꯟꯅꯕ ꯍꯦꯟꯂꯛꯄ ꯂꯩꯌꯦꯕꯀꯣ ꯀꯩꯒꯤ ꯍꯥꯏꯔꯗꯤ ꯑꯉꯥꯡꯁꯦ ꯌꯨꯝꯗ ꯑꯩꯈꯣꯏꯅ ꯐꯖꯅ ꯀꯤꯌꯔ ꯂꯧꯕꯤꯗ꯭ꯔꯒꯗꯤ ꯑꯉꯥꯡꯁꯦ ꯍꯣꯁꯇꯦꯜꯗ ꯂꯩꯕꯁꯦ ꯃꯥꯡꯉꯤ ꯃꯥꯡꯉꯤ ꯍꯥꯏ ꯇꯥꯔꯦꯀꯣ ꯍꯣꯁꯇꯦꯜ ꯏꯁꯇ꯭ꯔꯤꯛ ꯑꯣꯏꯕ ꯍꯣꯁꯇꯦꯜ ꯑꯣꯏꯔꯕ ꯇꯥꯔꯒꯗꯤ ꯑꯉꯥꯡꯁꯦ ꯐꯩ ꯀꯩꯒꯨꯝꯕ ꯈꯔ ꯐ꯭ꯔꯤꯒ ꯑꯣꯏꯔꯕ ꯑꯉꯥꯡꯁꯦ ꯉꯥꯎꯁꯤꯟꯅꯒꯦ ꯍꯥꯏꯔꯗꯤ ꯍꯣꯁꯇꯦꯜꯗ ꯍꯦꯟꯅ ꯁꯥꯊꯤꯌꯦꯕꯀꯣ ꯉꯥꯎꯁꯤꯟꯅꯕ ꯍꯥꯏꯕꯁꯦ ꯑꯗꯨꯅ ꯌꯨꯝꯗ ꯊꯝꯕ ꯌꯨꯝꯗ ꯊꯝꯃꯒꯅ ꯉꯥꯎꯕ ꯍꯦꯜꯂꯤ ꯍꯣꯁꯇꯦꯜꯗ ꯊꯝꯃꯒꯅ ꯉꯥꯎꯕ ꯍꯦꯜꯂꯤ ꯍꯥꯏꯕ ꯂꯩꯇꯦ ꯃꯁꯥ ꯃꯁꯥꯗ ꯗꯤꯄꯦꯟ ꯇꯧꯋꯤ ꯑꯉꯥꯡꯁꯦ ꯀꯩꯒꯨꯝꯕ ꯑꯦꯛꯖꯥꯝꯄꯜꯗ ꯍꯥꯏꯕꯗ ꯍꯣꯁꯇꯦꯜꯗ ꯊꯝꯕꯀꯥꯟꯗ ꯀꯥꯟꯅꯕꯁꯨ ꯃꯌꯥꯝ ꯂꯩꯌꯦ ꯀꯩꯒꯤ ꯍꯥꯏꯔꯗꯤ ꯌꯨꯝꯗ ꯂꯩꯔꯀꯥꯟꯗ ꯇ꯭ꯌꯨꯁꯟ ꯇꯧꯕ ꯃꯐꯝꯁꯦ ꯂꯥꯞꯄ ꯑꯗꯨꯕꯨ ꯍꯣꯁꯇꯦꯜ ꯂꯩꯔꯀꯥꯟꯗꯅ ꯗꯥꯏꯔꯦꯛ ꯍꯣꯁꯇꯦꯜꯗ ꯂꯥꯛꯑꯒꯅ ꯇ꯭ꯌꯨꯇꯔ ꯑꯣꯏꯅ ꯂꯥꯛꯑꯒ ꯇꯧꯕ ꯇ꯭ꯌꯨꯇꯔ ꯍꯥꯏꯔꯗꯤ ꯑꯣꯖꯥꯗꯨꯅ ꯂꯥꯛꯑꯒ ꯍꯣꯁꯇꯦꯜꯗꯨꯒꯤ ꯑꯣꯏꯅ ꯃꯌꯥꯝ ꯇꯧꯕ ꯈꯪꯗ꯭ꯔꯒ ꯂꯩꯔꯁꯨ ꯃꯃꯥꯟꯅꯕꯒ ꯑꯃꯒ ꯑꯃꯒ ꯇꯥꯛꯃꯤꯟꯅꯕ ꯍꯥꯏꯗꯤ ꯌꯨꯝ ꯂꯩꯔꯀꯥꯟꯗꯤ ꯃꯌꯥꯝꯕ ꯃꯆꯦ ꯃꯆꯜ ꯂꯩꯔꯅꯦꯅ ꯐꯥꯏ ꯂꯥꯏꯔꯤꯛ ꯂꯥꯏꯁꯨ ꯀꯅꯥꯒꯨꯝꯕ ꯃꯁꯤ ꯍꯪꯕ ꯇꯟꯕ ꯍꯧꯕ ꯏꯀꯥꯏꯔꯒꯅ ꯍꯪꯗꯕ ꯂꯩ ꯑꯗꯨꯅ ꯍꯣꯁꯇꯦꯜ ꯂꯩꯔꯀꯥꯟꯗꯅ ꯃꯃꯥꯟꯅꯕꯗ ꯍꯪꯕ ꯅꯠꯇ꯭ꯔꯒ ꯑꯣꯖꯥꯗ ꯍꯪꯕ ꯌꯨꯝ ꯂꯩꯔꯀꯥꯟꯗꯅ ꯇ꯭ꯌꯨꯁꯟ ꯇꯧꯗꯦ ꯈꯣꯠꯇꯦꯅ ꯍꯥꯏꯕꯗꯨꯅꯗꯤ ꯌꯨꯝ ꯂꯩꯔꯀꯥꯟꯗꯁꯨ ꯇꯧꯕ ꯑꯗꯨꯕꯨ ꯌꯨꯝ ꯂꯩꯔꯀꯥꯟꯗꯅ ꯇ꯭ꯌꯨꯁꯟ ꯇꯧꯔꯁꯨ ꯌꯨꯝꯗꯗꯤ ꯂꯥꯏꯛ ꯁꯦꯜꯞ ꯄ꯭ꯔꯤꯄꯤꯌꯔ ꯑꯣꯏꯗꯦ ꯄꯥꯅꯤꯡꯗꯕ ꯀꯇꯟ ꯇꯟꯕ ꯑꯉꯥꯡꯗꯅ ꯄꯥꯗꯦ ꯀꯩꯒꯨꯝꯕ ꯍꯣꯁꯇꯦꯜ ꯂꯩꯔꯒꯗꯤ ꯇꯥꯏꯃꯤꯡ ꯑꯦꯕ꯭ꯔꯤꯊꯤꯡ ꯇꯥꯏꯃꯤꯡꯁꯨ ꯂꯥꯏꯔꯤꯛ ꯄꯥꯕꯒꯤ ꯇꯨꯝꯕꯒꯤ ꯆꯥꯕꯒꯤ ꯇꯥꯏꯃꯤꯡ ꯂꯩꯕꯅꯤꯅ ꯄꯥꯅꯤꯡꯗ꯭ꯔꯒꯁꯨ ꯄꯥꯏ ꯀꯝꯄꯜꯁꯔꯤ ꯂꯥꯏꯛ ꯏꯁ ꯀꯝꯄꯜꯁꯔꯤ ꯌꯨꯝꯗꯗꯤ ꯇꯧꯅꯤꯡꯕ ꯇꯧꯋꯤ ꯂꯥꯏꯛ ꯄꯥꯅꯤꯡꯉꯒꯅ ꯄꯥ ꯄꯥꯅꯤꯡꯗ꯭ꯔꯒꯅ ꯇꯣꯛ ꯑꯗꯨꯕꯨ ꯈꯔ ꯏꯁꯇ꯭ꯔꯤꯛ ꯄꯦꯔꯦꯟꯁ ꯑꯣꯏꯕꯗꯗꯤ ꯄꯥꯕ ꯌꯥꯏ ꯄꯥꯗꯕ ꯌꯥꯏ ꯑꯗꯨꯕꯨ ꯏꯁꯇ꯭ꯔꯤꯛ ꯄꯦꯔꯦꯟꯁ ꯑꯣꯏꯕꯗꯨꯁꯨ ꯂꯣꯏ ꯑꯣꯏꯕ ꯌꯥꯏ ꯍꯥꯏꯖꯥꯏꯗꯤ ꯂꯩꯇꯦ ꯍꯣꯁꯇꯦꯜ ꯂꯩꯔꯒꯅ ꯋꯥꯔꯗꯦꯟꯅ ꯀꯤꯌꯔ ꯇꯧꯕꯤꯕ ꯅꯠꯇ꯭ꯔꯒ ꯀꯤꯌꯔ ꯇꯦꯀꯔ ꯊꯝꯃꯒ ꯀꯤꯌꯔ ꯇꯦꯀꯔꯅ ꯇꯦꯛ ꯀꯤꯌꯔ ꯇꯧꯕꯤꯕ ꯅꯠꯇ꯭ꯔꯒ ꯃꯣꯏꯒꯤ ꯍꯣꯁꯇꯦꯜ ꯑꯣꯅꯔꯗꯨꯅ ꯌꯦꯡꯁꯤꯟꯕꯤꯕ ꯂꯩꯌꯦꯕꯀꯣ ꯍꯣꯁꯇꯦꯜꯗꯅ ꯀꯩꯒꯤ ꯍꯥꯏꯔꯗꯤ ꯍꯣꯁꯇꯦꯜꯁꯦ ꯀꯥꯟꯅꯕ ꯃꯁꯦ ꯃꯌꯥꯝ ꯂꯩꯌꯦ ꯍꯣꯁꯇꯦꯜ ꯂꯩꯔꯒꯅ ꯑꯉꯥꯡꯁꯦ ꯂꯥꯏꯛ ꯅꯣꯠ ꯑꯣꯟꯂꯤ ꯏꯟ ꯕꯨꯛꯁꯀꯣ ꯐꯤꯖꯤꯀꯦꯜꯂꯤ ꯃꯦꯟꯇꯦꯜꯂꯤ ꯑꯉꯥꯡꯁꯤ ꯃꯁꯥ ꯐꯒꯠꯂꯛꯄ ꯅꯠꯇ꯭ꯔꯒ ꯍꯣꯁꯇꯦꯜꯗ ꯂꯩ ꯂꯩꯅ ꯃꯁꯥꯁꯦ ꯁꯨꯡꯅꯣꯏ ꯅꯣꯏꯗꯕ ꯑꯉꯥꯡꯁꯦ ꯅꯣꯏꯈꯠꯂꯛꯄ ꯃꯌꯥꯝ ꯂꯩꯌꯦꯕ ꯍꯥꯏꯗꯤ ꯃꯃꯥꯟꯅꯕ ꯑꯃꯒ ꯑꯃꯒ ꯄꯨꯜꯂꯒ ꯆꯥꯃꯤꯟꯅꯔꯀꯥꯟꯗ ꯃꯁꯥꯁꯦ ꯍꯥꯏꯗꯤ ꯍꯦꯟꯒꯠꯂꯛꯄ ꯍꯦꯜꯗꯤ ꯑꯣꯏꯔꯛꯄꯀꯣ ꯀꯅꯥꯒꯨꯝꯕ ꯑꯉꯥꯡꯁꯦ ꯅꯥꯕ ꯂꯩꯌꯦꯕꯀꯣ ꯍꯥꯏꯗꯤ ꯍꯣꯁꯇꯦꯜꯗ ꯂꯩꯔꯤꯗꯣ ꯂꯩꯕ ꯍꯩꯅꯗꯕ ꯃꯁꯥꯒꯤ ꯃꯁꯥꯒꯤ ꯍꯦꯜꯠ ꯄ꯭ꯔꯣꯕ꯭ꯂꯦꯝ ꯌꯥꯗꯕ ꯑꯗꯨꯒꯨꯝꯕ ꯂꯩꯌꯦꯕꯀꯣ ꯑꯗꯨꯅ ꯋꯤ ꯁꯨꯠ ꯅꯣꯠ ꯁꯦ ꯍꯣꯁꯇꯦꯜ ꯏꯁ ꯍꯣꯁꯇꯦꯜ ꯏꯁ ꯕꯦꯠ ꯄ꯭ꯂꯦꯁꯀꯣ ꯍꯣꯁꯇꯦꯜꯁꯦ ꯐꯠꯇꯦꯅ ꯍꯥꯏꯕꯁꯦ ꯌꯥꯗꯦꯕꯀꯣ ꯍꯥꯏꯗꯤ ꯍꯣꯁꯇꯦꯜꯁꯦ ꯃꯁꯥꯒꯤ ꯃꯁꯥꯒꯤꯗ ꯂꯩ ꯋꯥꯔꯗꯦꯟꯒꯤꯗꯪ ꯅꯠꯇꯦ ꯑꯉꯥꯡꯒꯤꯗꯪ ꯅꯠꯇꯦ ꯑꯗꯨꯅ ꯌꯨꯝꯗ ꯂꯩꯕ ꯑꯉꯥꯡꯅꯤ ꯍꯦꯜꯂꯤ ꯍꯣꯁꯇꯦꯜꯗ ꯂꯩꯕ ꯑꯉꯥꯡꯅ ꯍꯦꯜꯂꯤꯕꯗꯤ ꯂꯩꯇꯦ ꯑꯗꯨꯕꯨ ꯑꯩꯅ ꯄ꯭ꯔꯤꯐꯔ ꯇꯧꯕꯁꯦ ꯑꯌꯥꯝꯕꯗ ꯍꯣꯁꯇꯦꯜꯗ ꯂꯩꯕꯅ ꯐꯩꯀꯣ ꯀꯩꯒꯤ ꯍꯥꯏꯔꯗꯤ ꯏꯁꯇ꯭ꯔꯤꯛ ꯑꯣꯏꯕ ꯍꯣꯁꯇꯦꯜꯗꯒ ꯂꯩꯔꯗꯤꯀꯣ ꯀꯩꯒꯤ ꯂꯩꯕꯅ ꯐꯩ ꯀꯩꯒꯤ ꯍꯥꯏꯔꯗꯤ ꯏꯁꯇ꯭ꯔꯤꯛ ꯍꯣꯁꯇꯦꯜ ꯂꯩꯕꯗꯤ ꯑꯉꯥꯡꯁꯨ ꯐꯩ ꯃꯁꯥꯁꯨ ꯐꯒꯠꯂꯤ ꯕ꯭ꯔꯦꯟꯁꯨ ꯐꯩ ꯃꯦꯟꯇꯦꯂꯤ ꯐꯤꯖꯤꯀꯦꯜꯂꯤ ꯑꯗꯨꯅ ꯏꯁꯇ꯭ꯔꯦꯡꯊꯟ ꯇꯧꯋꯤꯀꯣ ꯑꯗꯨꯅ ꯑꯩꯅ ꯄ꯭ꯔꯤꯐꯔ ꯇꯧꯕꯗꯤ ꯍꯣꯁꯇꯦꯜꯗꯅ ꯄ꯭ꯔꯤꯐꯔ ꯇꯧꯖꯩꯀꯣ